ꯃꯥꯏ ꯄꯥꯛꯄ ꯉꯥ ꯐꯥꯕ ꯍꯥꯏꯕꯁꯤ ꯑꯩꯈꯣꯏꯅ ꯆꯠꯂꯒ ꯐꯥꯔꯤꯕ ꯉꯥ ꯑꯗꯨ ꯌꯥꯝꯅ ꯐꯥꯔꯛꯑꯒꯗꯤ ꯃꯥꯏ ꯄꯥꯛꯄ ꯈꯣꯡꯆꯠ ꯑꯣꯏꯔꯦ ꯃꯁꯤꯕꯨꯅꯤ ꯑꯩꯅ ꯃꯥꯏ ꯄꯥꯛꯄ ꯍꯥꯏꯕꯁꯤ ꯉꯥ ꯐꯥꯕꯗ ꯑꯁꯤ ꯑꯩꯈꯣꯏꯅ ꯒ꯭ꯔꯨꯞ ꯑꯣꯏꯅ ꯐꯥꯏ ꯃꯔꯝꯗꯤ ꯈꯔ ꯑꯃꯅ ꯊꯤꯡꯒꯅꯤ ꯏꯁꯤꯡ ꯊꯤꯡꯒꯅꯤ ꯈꯔ ꯑꯃꯅ ꯏꯁꯤꯠꯀꯅꯤ ꯑꯗꯨꯒ ꯑꯃꯅ ꯑꯃꯒꯤ ꯃꯊꯧ ꯃꯥꯒꯤ ꯃꯥꯒꯤ ꯃꯄꯥ ꯃꯄꯥꯗ ꯂꯩꯔꯒ ꯑꯗꯨꯝ ꯐꯥꯅꯕ ꯈꯣꯠꯅꯕ ꯒ꯭ꯔꯨꯞ ꯑꯣꯏꯅ ꯑꯗꯨꯝ ꯐꯥꯅꯩ ꯑꯃꯅ ꯑꯃꯕꯨ ꯁꯄꯣꯔꯠ ꯇꯧꯅꯔꯒ

ꯑꯁꯣꯝꯗꯒꯤ ꯇꯧꯔꯛꯑꯣ ꯅꯪꯅ ꯁꯣꯝꯗꯒꯤ ꯇꯧꯔꯛꯑꯣ ꯃꯥꯒꯤ ꯃꯥꯒꯤ ꯁꯤꯟꯐꯝ ꯃꯥꯒꯤ ꯃꯥꯒꯤ ꯇꯧꯒꯗꯕ ꯃꯊꯧ ꯉꯥ ꯄꯥꯏꯕꯅ ꯉꯥ ꯄꯥꯏꯕ ꯑꯗꯨꯒ ꯉꯥ ꯐꯥꯔꯛꯄ ꯃꯤꯅ ꯐꯥꯔꯛꯄ ꯀꯔꯤ ꯃꯥꯒꯤ ꯃꯥꯒꯤ ꯇꯧꯐꯝꯊꯣꯛꯄ ꯂꯣꯏꯅ ꯇꯧꯅꯔꯒ ꯑꯗꯨꯝ ꯐꯥꯅꯩ ꯑꯗꯨꯒ ꯃꯁꯤ ꯐꯥꯔꯤꯉꯩꯁꯤꯗ ꯀꯔꯤꯒꯨꯝꯕ ꯑꯃꯠꯇ ꯏꯁꯩ ꯁꯛꯄ ꯑꯣꯏꯔꯣ ꯀꯔꯤ ꯂꯥꯎꯕ ꯑꯣꯏꯔꯣ ꯑꯃꯠꯇ ꯂꯩꯇꯦ ꯑꯗꯨꯝ ꯃꯥꯒꯤ ꯃꯥꯒꯤ ꯇꯧꯐꯝ ꯊꯣꯛꯄ ꯃꯊꯧ ꯑꯇꯣꯞꯄ ꯅꯠꯇꯅ ꯂꯥꯎꯕ ꯈꯣꯠꯄ ꯂꯩꯇꯦ ꯁꯤ ꯍꯥꯏꯔꯒ ꯂꯣꯏꯖꯔꯒꯦ